ꯑꯩꯒꯤ ꯄꯨꯟꯁꯤꯗ ꯈ꯭ꯋꯥꯏꯗꯒꯤ ꯅꯨꯉꯥꯏꯈꯤꯕ ꯃꯤꯀꯨꯞ ꯑꯃꯈꯛ ꯌꯥꯎꯈꯤ ꯃꯗꯨꯗꯤ ꯑꯩꯅ ꯏꯊꯥ ꯊꯥꯖꯗꯅ ꯃꯦꯇ꯭ꯔꯤꯛ ꯄꯥꯁ ꯇꯧꯔꯛꯈꯤꯕ ꯑꯁꯤꯁꯤꯅꯤ ꯃꯔꯝꯗꯤ ꯑꯩꯅ ꯃꯦꯇ꯭ꯔꯤꯛ ꯑꯦꯛꯖꯥꯝ ꯊꯥꯈꯤꯕ ꯃꯇꯝꯗ ꯑꯩ ꯑꯦꯛꯖꯥꯝ ꯌꯥꯝ ꯅꯨꯉꯥꯏꯔꯝꯗꯦ ꯑꯗꯨꯕꯨ ꯑꯦꯛꯖꯥꯝ ꯍꯥꯏꯗꯣꯔꯛꯄ ꯃꯇꯝꯗꯗꯤ ꯄꯥꯁ ꯇꯧꯔꯛꯈꯤꯕ ꯑꯁꯤꯗ ꯑꯗꯨꯛꯀꯤ ꯃꯇꯤꯛ ꯅꯨꯉꯥꯏꯕ ꯄꯣꯛꯏ ꯏꯃꯥꯟꯅꯕꯁꯤꯡꯒꯤ ꯃꯃꯥꯡꯗꯁꯨ ꯌꯥꯝꯅ ꯏꯊꯥ ꯊꯥꯖꯗꯅ ꯇꯧꯔꯛꯄꯗꯨꯅ ꯆꯥꯎꯊꯣꯛꯆꯕ ꯐꯥꯎꯈꯤꯕ ꯑꯁꯤꯅꯤ